ꯑꯩꯅ ꯃꯤꯁꯣꯗꯒꯤ ꯀꯨꯔꯇꯤ ꯑꯃ ꯑꯣꯗꯔ ꯇꯧꯖꯩ ꯀꯨꯔꯇꯤ ꯑꯁꯤꯒꯤ ꯃꯃꯜꯅ ꯂꯨꯄꯥ ꯆꯥꯇ꯭ꯔꯦꯠ ꯑꯣꯏ ꯃꯁꯤ ꯌꯦꯡꯕꯗ ꯌꯥꯝ ꯐꯖꯩ ꯃꯁꯤꯒꯤ ꯐꯤꯗꯥꯁꯤ ꯀꯣꯇꯟ ꯑꯣꯏ ꯁꯤꯖꯤꯟꯅꯕ ꯌꯥꯝ ꯊꯤꯅ ꯅꯨꯡꯉꯥꯏꯌꯦ ꯑꯗꯨꯒ ꯐꯤꯁꯤꯒꯤ ꯅꯨꯡꯉꯥꯏꯕ ꯍꯥꯏꯔꯒꯗꯤ ꯌꯦꯡꯕ ꯀꯥꯟꯗ ꯃꯁꯥ ꯌꯥꯝ ꯅꯥꯜꯂꯒ ꯃꯤꯅ ꯌꯥꯝ ꯇꯥꯡꯕ ꯌꯥꯝ ꯐꯖꯕ ꯑꯣꯏꯅ ꯑꯗꯨꯝ ꯈꯜꯂꯦ ꯑꯗꯨꯒ ꯑꯩꯅ ꯁꯤꯖꯤꯟꯅꯕꯗ ꯌꯥꯝꯅꯁꯨ ꯑꯦꯐꯣꯔꯗꯦꯕꯜ ꯑꯣꯏꯌꯦ ꯑꯗꯨꯒ ꯃꯤ ꯃꯈꯩꯅ ꯀꯗꯥꯏꯗꯒꯤ ꯂꯧꯕꯅꯣ ꯂꯧꯕꯅꯣꯅ ꯍꯪꯉꯛꯑꯦ ꯑꯗꯨꯗ ꯑꯩꯅ ꯃꯤꯁꯣꯗꯒꯤ ꯂꯧꯕꯅꯦ ꯍꯥꯏꯕꯗ ꯃꯣꯏꯁꯨ ꯁꯤꯖꯤꯟꯅꯒꯦ ꯀꯛꯄꯤꯌꯣꯅ ꯌꯥꯝ ꯇꯣꯏꯅ ꯍꯥꯏꯔꯛꯑꯦ ꯃꯁꯤ ꯐꯤꯁꯤ ꯃꯌꯥꯝꯅꯁꯨ ꯌꯥꯝ ꯇꯣꯏꯅ ꯑꯣꯗꯔ ꯇꯧꯕ ꯇꯧꯕꯒꯤ ꯔꯤꯚ꯭ꯌꯨ ꯌꯥꯝ ꯂꯩꯌꯦ ꯑꯗꯨꯒ ꯐꯤꯁꯤꯗ ꯑꯩꯈꯣꯏꯅ ꯑꯣꯗꯔ ꯇꯧꯔꯒ ꯂꯧꯔꯛꯄ ꯃꯇꯝꯗ ꯀꯔꯤꯝꯇ ꯑꯁꯣꯏꯕ ꯂꯩꯔꯝꯗꯦ ꯃꯉꯣꯟꯗ ꯑꯁꯣꯏꯕ ꯀꯔꯤꯝ ꯎꯕ ꯐꯪꯗꯦ ꯑꯗꯨꯒ ꯃꯉꯣꯟꯗ ꯗꯨꯄꯇꯥꯁꯨ ꯌꯥꯎꯔꯛꯑꯦ ꯀꯨꯔꯇꯤꯁꯤꯗ ꯑꯗꯨꯒ ꯃꯥꯒꯤ ꯄꯂꯥꯖꯣꯁꯨ ꯌꯥꯎꯔꯛꯑꯦ ꯀꯔꯤꯝꯇ ꯃꯥ ꯂꯧꯔ ꯃꯇꯨꯡꯗ ꯑꯩꯈꯣꯏꯅ ꯗꯨꯄꯇꯥ ꯂꯩꯕꯒꯤ ꯀꯔꯤꯝꯇ ꯂꯩꯇ꯭ꯔꯦ ꯃꯉꯣꯟꯗ ꯀꯩꯅꯣ ꯇꯧꯅꯕ ꯑꯗꯨꯒ ꯁꯨꯃꯥꯏꯅ ꯇꯧꯔꯒ ꯃꯥꯁꯤ ꯃꯌꯥꯝꯁꯨ ꯁꯨꯃꯥꯏꯅ ꯂꯩꯅꯕꯒꯤ ꯑꯗꯨꯝ ꯁꯤꯖꯤꯟꯅꯁꯦꯅ ꯑꯩꯅꯁꯨ ꯃꯌꯥꯝꯗ ꯍꯥꯏꯔꯦ ꯁꯤ ꯑꯣꯏꯅ ꯑꯣꯗꯔ ꯇꯧꯑꯣꯅ ꯑꯗꯨꯒ ꯁꯦꯠꯄꯁꯨ ꯌꯥꯝ ꯏꯪ ꯏꯪ ꯂꯥꯎꯔꯒ ꯁꯝꯃꯔ ꯃꯇꯝꯗ ꯁꯦꯠꯄꯗ ꯌꯥꯝ ꯊꯤꯅ ꯅꯨꯡꯉꯥꯏꯕ ꯋꯥꯅꯦ ꯁꯤꯗꯤ ꯑꯗꯨꯅ ꯃꯌꯥꯝꯁꯨ ꯁꯨꯃꯥꯏꯅ ꯇꯧꯔꯒ ꯂꯣꯏ ꯂꯩꯁꯤ ꯂꯩꯁꯤꯅ ꯂꯩꯃꯤꯟꯅꯔꯦ ꯑꯩꯈꯣꯏ ꯃꯌꯥꯝ ꯁꯦꯠꯃꯤꯟꯅꯔꯦ ꯌꯥꯝ ꯐꯖꯩꯌꯦ ꯃꯁꯤ ꯌꯦꯡꯕꯗ